ꯍꯂꯣ ꯑꯧ ꯃꯥꯅꯦ ꯀꯅꯥꯅꯣ ꯅꯪꯕꯣ ꯑꯧ ꯑ ꯀꯩ ꯂꯩꯔꯦ ꯑ ꯍꯥꯏꯔꯛꯑꯣ ꯍꯥꯏꯔꯛꯑꯣ ꯀꯩꯅꯣ ꯋꯥꯟ ꯄ꯭ꯂꯥꯏ ꯍꯧꯖꯤꯛꯇꯤ ꯁꯨꯠ ꯁꯨꯠꯇ ꯂꯣꯏ ꯆꯠꯂꯤꯅꯦ ꯑꯥ ꯁꯨꯠꯇ ꯂꯤꯁꯤꯡ ꯑꯃ ꯆꯃꯉꯥ ꯕ꯭ꯔꯥꯎꯟ ꯐꯤꯗ ꯑꯗꯒꯤ ꯀꯩꯅꯣ ꯇꯧꯕꯗꯅ ꯑꯩꯈꯣꯏꯒꯤ ꯃꯣꯏꯔꯥꯡ ꯐꯤ ꯍꯠꯇꯕꯗ ꯑꯩꯈꯣꯏꯒꯤ ꯁꯨꯠ ꯂꯩꯗꯅ ꯁꯦꯠ ꯁꯥꯕꯗꯣ ꯑꯗꯨꯅ ꯆꯥꯇꯔꯦꯠ ꯆꯥꯇꯔꯦꯠ ꯌꯥꯡꯈꯩ ꯆꯅꯤꯄꯥꯜ ꯑꯗꯨꯃꯥꯏꯅ ꯄꯤ ꯑꯗꯨꯅ ꯆꯅꯤꯄꯥꯜ ꯎꯝ ꯑꯗꯨꯁꯨ ꯂꯤꯁꯤꯡꯗꯩ ꯇꯥꯕ ꯅꯠꯇꯦꯗ ꯂꯤꯁꯤꯡ ꯂꯣꯏ ꯍꯦꯜꯂꯤꯗ ꯑꯗꯨꯁꯨ ꯑ ꯇꯥꯡꯏꯅꯦ ꯄꯣꯠ ꯇꯥꯡꯏ ꯌꯥꯗꯦꯅꯦ ꯑꯩꯁꯦ ꯑꯌꯨꯛ ꯈꯔ ꯉꯟꯅ ꯊꯣꯛꯄꯁꯨ ꯌꯥꯎꯏ ꯑꯗꯣ ꯑꯩꯗꯤ ꯃꯇꯝꯁꯤ ꯅꯥꯏꯗꯤ ꯅꯥꯏꯗ꯭ꯔꯦ ꯇꯔꯦꯠ ꯃꯈꯥꯏ ꯅꯪꯅꯕ ꯆꯠꯄꯁꯨ ꯌꯥꯎꯔꯦ ꯑꯗꯒꯤ ꯄꯨꯡ ꯇꯔꯨꯛ ꯇꯔꯦꯠ ꯅꯤꯄꯥꯜ ꯑꯌꯥꯝꯕ ꯃꯇꯝꯗꯅꯅꯦ ꯅꯤꯄꯥꯜꯁꯦ ꯅꯤꯄꯥꯜ ꯍꯦꯛꯇ ꯇꯥꯊꯣꯛꯈꯤ ꯅꯤꯄꯥꯜꯗ ꯑꯗꯨꯝ ꯑꯌꯥꯝꯕ ꯆꯠꯄ ꯑꯣꯏꯅ ꯇꯧꯔꯦ ꯆꯥꯛ ꯆꯥꯊꯣꯛꯑꯒ ꯉꯟꯅ ꯑꯉꯟꯕꯗ ꯊꯣꯡꯗꯣꯛꯑꯒ ꯆꯥꯔꯦ ꯑꯗꯨꯒ ꯍꯣꯔꯦꯟꯃꯨꯛ ꯀꯩꯅꯣ ꯇꯧꯗꯧꯅꯦꯅ ꯑꯗꯨꯒ ꯄꯨꯡ ꯅꯤꯄꯥꯜ ꯍꯦꯛꯇ ꯇꯥꯏ ꯑꯗꯨꯃꯥꯏ ꯇꯧꯔ ꯍꯦꯛ ꯍꯦꯛ ꯆꯠꯂꯦ ꯎꯝ ꯎꯝ ꯃꯈꯜ ꯂꯣꯏꯅꯕ ꯂꯩꯌꯦꯕ ꯑꯗꯨꯗꯤ ꯃꯨꯀꯥ ꯁꯨꯠꯁꯨ ꯂꯩꯔꯦ ꯃꯨꯀꯥ ꯁꯨꯠꯁꯨ ꯂꯨꯄꯥ ꯂꯤꯁꯤꯡ ꯑꯅꯤ ꯆꯃꯉꯥ ꯆꯥꯇꯔꯨꯛ ꯑꯁꯨꯃꯥꯏꯅ ꯂꯩ ꯑꯗꯒꯤ ꯖꯤꯔꯣ ꯁꯨꯠ ꯋꯥꯟ ꯄ꯭ꯂꯥꯏ ꯂꯣꯏ ꯂꯩꯔꯦ ꯁꯨꯅꯕ ꯑꯗꯩ ꯐꯤꯗꯒꯤ ꯀꯩꯗꯒꯤ ꯑꯗꯩ ꯋꯥꯡꯒꯩ ꯐꯤ ꯀꯔꯤ ꯀꯔꯥ ꯂꯣꯏꯅꯃꯛ ꯂꯤꯁꯤꯡ ꯃꯉꯥ ꯇꯔꯨꯛ ꯇꯔꯦꯠ ꯅꯤꯄꯥꯜꯐꯥꯎ ꯌꯥꯎꯏ ꯂꯣꯏ ꯂꯩ ꯂꯣꯏ ꯐꯪꯉꯦ ꯑꯇꯥꯡꯕ ꯑꯍꯣꯡꯕ ꯂꯣꯏꯅꯃꯛ ꯑꯣ ꯑꯣ ꯍꯣꯏ ꯑꯗꯨ ꯂꯥꯛꯑꯣ ꯅꯪꯅ ꯂꯥꯛꯀꯗꯕ ꯃꯇꯝꯗꯨꯗꯅꯦ ꯐꯣꯟ ꯑꯗꯨꯝ ꯇꯧꯔꯛꯑꯣ ꯎꯝ ꯑꯗꯣ ꯑꯩ ꯑꯗꯨꯝ ꯑꯗꯨꯝ ꯂꯩꯔꯝꯒꯅꯦꯕ ꯂꯦꯡꯗꯅ ꯑꯗꯨꯒ ꯑꯗꯨꯝ ꯂꯥꯛꯑꯣ ꯑꯗꯨꯒ ꯀꯩꯀꯩꯅꯣ ꯑꯄꯥꯝꯕ ꯈꯜꯂꯣ ꯂꯥꯛꯑꯣ ꯌꯥꯎꯋꯦ ꯌꯥꯎꯋꯦ ꯌꯥꯎꯋꯦ ꯎꯝ ꯍꯣꯏ ꯍꯣꯏ ꯍꯣꯏ ꯑꯥ ꯑꯥ ꯑꯥ ꯍꯣ ꯍꯣ ꯂꯥꯛꯑꯣ ꯂꯥꯛꯑꯣ ꯂꯥꯛꯑꯣ ꯎꯝ ꯎꯝ ꯎꯝ